ꯍꯣꯏ ꯑꯩꯅ ꯀꯥꯔꯗ ꯑꯃ ꯈꯨꯗꯣꯟ ꯇꯝꯖꯈꯤ ꯑꯩꯅ ꯍꯦꯛ ꯄꯣꯛꯆꯕ ꯑꯩꯒꯤ ꯏꯃꯥ ꯏꯄꯥꯗ ꯑꯩꯅ ꯑꯩꯒꯤ ꯕꯥꯔꯗꯦ ꯅꯨꯃꯤꯠꯇ ꯃꯈꯣꯏꯗ ꯑꯩꯅ ꯀꯥꯔꯗ ꯑꯃ ꯈꯨꯗꯣꯟ ꯇꯧꯖꯈꯤ ꯃꯈꯣꯏꯗ ꯑꯩꯅ ꯁꯥꯕꯅ ꯍꯦꯟꯅ ꯈꯨꯠꯅ ꯁꯥꯕꯅ ꯃꯈꯣꯏꯗ ꯇꯧꯅꯤꯡꯉꯤꯕ ꯃꯔꯝꯗꯤ ꯑꯩ ꯑꯩꯅ ꯑꯩꯒꯤ ꯊꯥꯗꯖꯈꯤꯕ ꯏꯐꯣꯔꯠ ꯃꯌꯥꯝꯗꯨꯅ ꯃꯈꯣꯏꯗ ꯑꯩꯅ ꯄꯤꯔꯤꯕ ꯈꯨꯗꯣꯜ ꯑꯗꯨ ꯌꯥꯝ ꯃꯃꯜ ꯂꯩꯅ ꯎꯍꯟꯅꯕ ꯑꯃꯁꯨꯡ ꯃꯗꯨ ꯍꯦꯛ ꯎꯕ ꯃꯇꯝꯗ ꯑꯩꯕꯨ ꯑꯃꯨꯛꯀ ꯍꯦꯟꯅ ꯅꯤꯡꯁꯤꯡꯕꯤꯅꯅꯕ ꯍꯥꯏꯕꯗꯤ ꯑꯇꯣꯞꯄ ꯑꯇꯣꯞꯄꯁꯤꯡꯗ ꯂꯩꯔꯨꯕ ꯃꯇꯝꯗꯗꯤ ꯄꯣꯠꯇꯨꯗꯤ ꯃꯒꯨꯟ ꯌꯥꯎꯗꯦ ꯃꯃꯟ ꯌꯥꯎꯗꯦ ꯑꯩꯅ ꯏꯁꯥꯅ ꯄꯥꯝꯅ ꯁꯥꯖꯈꯤꯕ ꯄꯣꯠꯇꯨꯗꯤ ꯑꯩꯅ ꯍꯦꯛ ꯎꯕ ꯃꯇꯝꯗ ꯃꯈꯣꯏꯅ ꯎꯕꯗ ꯌꯥꯝꯅ ꯑꯦꯇ꯭ꯔꯦꯛꯇꯤꯕ ꯑꯣꯏꯅꯕ ꯑꯩꯕꯨ ꯌꯥꯝꯅ ꯃꯈꯣꯏꯅ ꯃꯈꯣꯏꯕꯨ ꯑꯩꯅ ꯌꯥꯝ ꯂꯨꯅ ꯈꯟꯖꯩ ꯍꯥꯏꯕꯗꯣ ꯋꯥꯍꯩ